ꯑꯩꯅ ꯄꯥꯡꯊꯣꯛꯈꯤꯕ ꯅꯠꯇ꯭ꯔꯒ ꯔꯦꯀꯣꯠ ꯇꯧꯕ ꯏꯁꯩꯁꯤꯡ ꯑꯁꯤ ꯃꯇꯧ ꯑꯁꯨꯝꯅ ꯄꯥꯡꯊꯣꯛꯏ ꯍꯥꯏꯕꯗꯤ ꯆꯞ ꯆꯥꯕ ꯑꯃꯗꯤ ꯂꯩꯇꯦ ꯑꯩꯅ ꯔꯦꯀꯣꯠ ꯇꯧꯕ ꯃꯇꯝ ꯍꯥꯏꯕꯁꯦ ꯀꯣꯏꯕ ꯆꯠꯄ ꯑꯃꯗꯤ ꯌꯨꯝꯗ ꯂꯩꯕ ꯃꯇꯝꯗ ꯏꯁꯩ ꯑꯃ ꯍꯦꯛ ꯊꯥꯕ ꯃꯇꯝꯗ ꯑꯩꯅ ꯑꯗꯨꯝ ꯉꯪꯖꯕ ꯃꯇꯧ ꯑꯁꯨꯝꯅ ꯑꯗꯨꯝ ꯄꯥꯡꯊꯣꯛꯑꯦ ꯑꯗꯨ ꯀꯣꯏꯕ ꯆꯠꯄ ꯃꯇꯝꯗꯁꯨ ꯑꯗꯨꯝ ꯏꯁꯩ ꯏꯝꯥꯟꯅꯕꯁꯤꯡꯅ ꯊꯥꯔꯛꯄꯗꯁꯨ ꯑꯩꯅ ꯑꯗꯨꯝ ꯉꯪꯕ ꯌꯥꯎꯋꯦ ꯑꯩꯅ ꯏꯁꯩꯁꯦ ꯔꯦꯀꯣꯠ ꯇꯧꯕꯁꯤꯗꯤ ꯈꯔꯗꯤ ꯄꯥꯝꯒꯟꯗꯦ ꯀꯔꯤꯒꯤꯅꯣ ꯈꯪꯗꯦ ꯔꯦꯀꯣꯠ ꯇꯧꯔꯒ ꯑꯩꯅ ꯁꯨꯝ ꯄꯥꯝꯗꯕꯒꯤ ꯃꯔꯝꯗꯤ ꯏꯁꯥꯗ ꯍꯩꯅꯗꯕ ꯑꯃ ꯐꯥꯎꯕ ꯃꯔꯝ ꯑꯁꯤꯅ ꯑꯩ ꯔꯦꯀꯣꯠ ꯇꯧꯕꯗꯤ ꯄꯥꯝꯗꯦ ꯉꯪꯕ ꯁꯛꯄ ꯁꯤꯕꯨꯗꯤ ꯁꯤꯕꯨꯗꯤ ꯌꯥꯝ ꯄꯥꯝꯃꯦ ꯌꯨꯝꯗ ꯂꯩꯔꯁꯨ ꯑꯗꯨꯝ ꯉꯪꯉꯦ ꯇꯨꯝꯕ ꯆꯥꯔꯁꯨ ꯑꯗꯨꯝ ꯄꯉꯪꯗ ꯉꯪꯉꯦ ꯃꯇꯧ ꯑꯁꯨꯝꯅ ꯑꯩ ꯏꯁꯩꯖꯦ ꯁꯛꯑꯦ ꯃꯁꯤ ꯃꯉꯥꯏꯔꯦ ꯑꯩꯅ ꯈꯪꯖꯕ ꯔꯦꯀꯣꯠ ꯇꯧꯕ ꯍꯥꯏꯔꯒꯗꯤ